ꯅꯥꯏꯟ ꯐꯦꯕꯋꯥꯔꯤ ꯇꯨ ꯊꯥꯎꯖꯟ ꯁꯕꯦꯟ ꯇꯦꯟ ꯖꯅꯋꯥꯔꯤ ꯅꯥꯏꯟꯇꯤꯟ ꯅꯥꯏꯟꯇꯤ ꯅꯥꯏꯟ ꯐꯤꯞꯇꯤꯟ ꯑꯣꯛꯇꯣꯕꯔ ꯇꯨ ꯊꯥꯎꯖꯟ ꯇꯦꯟ ꯇ꯭ꯋꯦꯜꯕ ꯗꯤꯁꯦꯝꯕꯔ ꯇꯨ ꯊꯥꯎꯖꯟ ꯇ꯭ꯋꯦꯜꯕ ꯅꯥꯏꯟꯇꯤꯟ ꯅꯣꯕꯦꯝꯕꯔ ꯅꯥꯏꯟꯇꯤꯟ ꯅꯥꯏꯟꯇꯤ ꯐꯥꯏꯕ